ꯍꯜꯂꯣ ꯁꯤꯁꯦ ꯊꯣꯏꯕꯤ ꯔꯦꯁꯇꯨꯔꯦꯟꯒꯤ ꯀꯩꯅꯣꯗꯣ ꯀꯥꯎꯟꯇꯔꯗꯣ ꯅꯠꯇ꯭ꯔꯣ ꯑꯩꯁꯦ ꯑꯆꯥ ꯑꯊꯛ ꯈꯔ ꯑꯣꯔꯗꯔ ꯇꯧꯖꯒꯦ ꯇꯧꯖꯕꯅꯦ ꯑꯗꯣ ꯑꯩꯅ ꯑꯣꯔꯗꯔ ꯇꯧꯖꯒꯗꯕ ꯄꯣꯠꯆꯩꯁꯤꯡꯁꯤꯗꯤ ꯑꯍꯥꯟꯕꯗ ꯑꯩꯁꯦ ꯏꯁꯥꯁꯦ ꯗꯥꯏꯕꯤꯇꯤꯁ ꯄꯦꯁꯦꯟꯅꯤ ꯑꯗꯨꯗꯨꯅ ꯑꯩꯒꯤ ꯆꯥꯟꯅꯒꯗꯕ ꯑꯩꯉꯣꯟꯗ ꯆꯥꯕ ꯌꯥꯕ ꯄꯣꯠꯇꯣ ꯍꯥꯏꯖꯔꯛꯀꯦ ꯀꯣꯐꯤ ꯑꯃꯁꯨ ꯌꯥꯎꯍꯟꯖꯅꯤꯡꯏ ꯀꯣꯐꯤꯁꯦ ꯑꯩꯁꯤ ꯆꯤꯅꯤ ꯌꯥꯎꯗꯕꯤꯗ ꯆꯝꯅ ꯁꯦꯝꯕꯤꯔꯛꯑꯣ ꯑꯗꯨꯒ ꯀꯩꯅꯣꯅ ꯕꯤ ꯑꯥꯔ ꯑꯅꯤꯁꯤꯗꯅ ꯃꯣꯔꯣꯛ ꯌꯥꯎꯍꯟꯕꯤꯔꯛꯀꯅꯣ ꯑꯗꯨꯗꯨꯒ ꯑꯩꯅ ꯄꯥꯝꯖꯔꯤꯕ ꯄꯣꯠꯁꯤꯡꯁꯦ ꯍꯥꯏꯕꯗꯤ ꯅꯣꯏꯒꯤ ꯔꯦꯁꯇꯨꯔꯦꯟꯁꯤꯒꯤ ꯑꯣꯏꯅꯗꯤ ꯑꯗꯨꯝꯁꯨ ꯈꯪꯖꯔꯝꯃꯒꯅꯤ ꯍꯧꯖꯤꯛ ꯃꯇꯝꯗ ꯗꯥꯏꯕꯦꯇꯤꯁ ꯄꯦꯁꯦꯟ ꯑꯃꯅ ꯆꯥꯕ ꯌꯥꯕ ꯄꯣꯠꯁꯦ ꯑꯗꯨꯝ ꯌꯦꯡꯉꯒ ꯍꯥꯞꯄꯤꯔꯛꯑꯣ ꯌꯥꯔꯤꯕ ꯃꯈꯩ ꯍꯛꯆꯥꯡꯗ ꯁꯣꯛꯄ ꯑꯣꯏꯗꯕ ꯄꯣꯠꯇꯣ ꯑꯣꯏꯅ ꯇꯧꯍꯟꯖꯅꯤꯡꯏ ꯀꯩꯒꯨꯝꯕ ꯇꯧꯔꯛꯄ ꯇꯥꯔꯒꯗꯤ ꯑꯩ ꯄꯣꯠꯁꯦ ꯑꯃꯨꯛ ꯔꯤꯇꯔꯜ ꯇꯧꯖꯔꯛꯀꯅꯤ